ꯑꯩꯒꯤ ꯀꯦꯔꯤꯌꯔ ꯑꯩꯒꯤ ꯊꯕꯛ ꯑꯩꯅ ꯇꯧꯔꯤꯕꯁꯤꯒꯤ ꯑꯩꯒꯤ ꯃꯔꯝꯗ ꯑꯩꯅ ꯍꯧꯖꯤꯛꯁꯦ ꯀꯃꯥꯏꯅ ꯈꯜꯂꯤ ꯍꯥꯏ ꯃꯇꯝꯗ ꯇꯨꯡꯗꯁꯨ ꯑꯗꯨꯝ ꯑꯩꯒꯤ ꯀꯦꯔꯤꯌꯔꯁꯤꯗ ꯃꯥꯏ ꯄꯥꯛꯅ ꯑꯗꯨꯝ ꯆꯠꯂꯒ ꯑꯩꯒꯤ ꯏꯃꯨꯡꯒꯤ ꯑꯩꯒꯤ ꯐꯦꯃꯤꯂꯤꯒꯤꯗꯃꯛ ꯑꯗꯨꯝ ꯑꯩꯅ ꯉꯝꯕꯁꯤꯡ ꯑꯗꯨꯝ ꯍꯣꯠꯅꯕ ꯑꯩꯒꯤ ꯇꯦꯛꯇ ꯀꯥꯏꯗꯅ ꯑꯩꯅ ꯆꯠꯂꯤꯕ ꯑꯩꯒꯤ ꯀꯦꯔꯤꯌꯔꯁꯤꯗ ꯑꯗꯨꯝ ꯃꯥꯏ ꯄꯥꯛꯅ ꯆꯠꯄ ꯉꯝꯕ ꯑꯣꯏꯕ ꯑꯁꯤ ꯁꯤꯅ ꯑꯩꯒꯤ ꯐ꯭ꯌꯨꯆꯔꯒꯤ ꯑꯗꯨꯝ ꯀꯦꯔꯤꯌꯔ ꯍꯥꯏꯇꯥꯔꯦ ꯑꯗꯨꯃꯥꯏꯅ ꯑꯣꯏ